ꯑꯅꯧꯕ ꯃꯥꯂꯦꯝꯗ ꯃꯅꯤꯄꯨꯔ ꯂꯣꯟꯁꯤ ꯌꯥꯝꯅ ꯍꯣꯡꯂꯦ ꯃꯔꯝꯗꯤ ꯑꯩꯈꯣꯏꯅ ꯐꯤꯂꯝꯒꯨꯝꯕ ꯗꯔꯃꯥꯒꯨꯝꯕ ꯌꯦꯡꯕꯗꯒꯤ ꯏꯃꯥꯗ ꯃꯝꯃꯤꯒꯨꯝꯕ ꯀꯧꯔꯛꯄ ꯑꯗꯨꯒ ꯏꯇꯩꯃꯗ ꯚꯥꯕꯤꯒꯨꯝꯕ ꯀꯧꯔꯛꯄ ꯀꯀꯥꯗ ꯑꯪꯀꯜꯒꯨꯝꯕ ꯀꯧꯅꯔꯛꯄꯁꯤꯅ ꯃꯅꯤꯄꯨꯔꯒꯤ ꯂꯣꯟ ꯑꯁꯤ ꯈꯔꯗꯤ ꯑꯗꯨꯝ ꯍꯣꯡꯉꯦ